ꯕꯦꯒ ꯕꯦꯒ ꯍꯥꯏꯕꯁꯤꯅ ꯀꯥꯟꯅꯕꯁꯦ ꯑꯗꯨꯛꯀꯤ ꯃꯇꯤꯛ ꯀꯥꯟꯅꯔꯦ ꯏꯁꯥꯗꯒꯤ ꯅꯥꯟꯊꯣꯛꯇꯕ ꯑꯣꯏꯔꯦ ꯄꯣꯠꯁꯦ ꯍꯥꯏꯗꯤ ꯁꯥꯇ꯭ꯔꯗ ꯑꯣꯏꯔꯦ ꯁ꯭ꯀꯨꯜꯒꯤ ꯕꯦꯒ ꯂꯥꯏꯔꯤꯛ ꯍꯥꯞꯂꯦ ꯀꯝꯄꯥꯁ ꯍꯥꯞꯂꯦ ꯏꯁꯤꯡ ꯍꯥꯞꯂꯦ ꯀꯣ ꯃꯁꯥ ꯃꯁꯥꯒꯤ ꯁ꯭ꯀꯨꯜꯁꯤꯗ ꯁꯤꯖꯤꯟꯅꯕ ꯄꯣꯠ ꯈꯨꯗꯤꯡꯃꯛ ꯃꯥꯒꯤ ꯁ꯭ꯀꯨꯜꯒꯤ ꯕꯦꯒ ꯂꯥꯏꯔꯤꯛ ꯈꯥꯎꯁꯤꯗ ꯂꯣꯏꯅ ꯌꯥꯎꯔꯕꯅꯤ ꯍꯥꯞꯄꯕꯅꯤ ꯂꯣꯏꯅ ꯆꯟꯅꯔꯦ ꯑꯗꯒꯤ ꯃꯤ ꯑꯍꯜ ꯂꯃꯟ ꯑꯩꯈꯣꯏꯅ ꯄꯥꯏꯕꯗꯁꯨ ꯕꯦꯒ ꯍꯥꯏꯕꯁꯦ ꯏꯁꯥꯅ ꯄꯨꯒꯗꯕ ꯄꯣꯠ ꯈꯨꯗꯤꯡꯃꯛ ꯕꯦꯒ ꯍꯥꯏꯔꯤꯁꯤꯗ ꯂꯣꯏꯅ ꯍꯥꯞꯄꯗ ꯌꯥꯔꯕꯅꯦ ꯑꯗꯨꯗꯨꯅ ꯕꯦꯒ ꯍꯥꯏꯕꯁꯤꯗ ꯀꯥꯟꯅꯗꯕ ꯍꯥꯏꯕꯁꯦ ꯀꯔꯤꯝꯐꯥꯎ ꯂꯩꯇꯦ ꯏꯁꯥꯅ ꯐꯖꯅ ꯀꯥꯟꯅꯔꯦ ꯕꯦꯒ ꯍꯥꯏꯁꯤꯗꯤ ꯂꯣꯏꯅ ꯀꯥꯟꯅꯔꯦ ꯂꯣꯏꯅ ꯌꯥꯔꯦ ꯐꯖꯔꯦ ꯍꯦꯟꯅ ꯀꯥꯟꯅꯕꯗꯤ ꯁꯥꯇ꯭ꯔꯅ ꯍꯦꯟꯅ ꯀꯥꯟꯅꯩ ꯑꯍꯜ ꯂꯃꯟꯗꯩꯗꯤ ꯑꯍꯜ ꯂꯃꯟꯗꯒꯤꯗꯤ ꯀꯥꯟꯅꯗꯦ ꯍꯥꯏꯕꯗꯤ ꯅꯠꯇꯕ ꯀꯥꯟꯅꯕ ꯈꯥꯎ ꯑꯣꯏꯅ ꯁꯤꯖꯤꯟꯅꯔꯁꯨ ꯌꯥꯕ ꯑꯍꯜ ꯂꯃꯟꯗꯗꯤ ꯁꯥꯇ꯭ꯔꯗꯗꯤ ꯈꯥꯎ ꯌꯥꯜꯂꯒ ꯆꯠꯄ ꯌꯥꯗꯦ ꯂꯥꯏꯔꯤꯛ ꯈꯥꯎ ꯍꯥꯏꯕꯁꯦ ꯃꯥꯒꯤ ꯇꯝꯂꯤꯕ ꯃꯍꯩ ꯄꯨꯝꯅꯃꯛꯇꯣ ꯍꯥꯞꯆꯜꯂꯒ ꯂꯥꯏꯔꯤꯛꯇꯣ ꯑꯗꯨꯗ ꯍꯥꯞꯆꯤꯜꯂꯒ ꯕꯣꯏꯗꯣ ꯍꯥꯞꯆꯜꯂꯒ ꯀꯝꯄꯥꯁ ꯍꯥꯞꯄꯒ ꯕꯦꯒ ꯍꯥꯞꯄꯒ ꯂꯣꯏ ꯉꯥꯏꯒꯦ ꯑꯗꯨꯗ ꯍꯥꯞꯄꯒ ꯄꯨꯂꯞ ꯄꯨꯟꯁꯤꯜꯂꯒ ꯄꯨꯕ ꯌꯥꯕ ꯕꯦꯒ ꯍꯥꯏꯔꯤꯕꯅꯤ ꯑꯗꯨꯒꯤꯗꯃꯛꯇ ꯁ꯭ꯀꯨꯜꯒꯤ ꯕꯦꯒꯁꯦ ꯑꯗꯨꯛꯀꯤ ꯃꯇꯤꯛ ꯀꯥꯟꯅꯍꯜꯂꯦ ꯕꯦꯒ ꯍꯥꯏꯕꯁꯤꯅ ꯀꯥꯟꯅꯍꯟꯕꯒꯤ ꯆꯥꯡꯁꯦ ꯑꯗꯨꯛꯀꯤ ꯃꯇꯤꯛ ꯌꯥꯝꯅ ꯀꯥꯟꯅꯔꯦ